ꯁꯥꯡꯅ ꯏꯔꯣꯏꯕ ꯇꯝꯕ ꯅꯠꯇ꯭ꯔꯒ ꯍꯛꯆꯥꯡ ꯁꯥꯖꯦꯜ ꯑꯃꯒꯤ ꯃꯅꯨꯡꯗ ꯑꯩꯍꯥꯛꯅ ꯏꯁꯤꯡꯒꯤ ꯆꯥꯡ ꯋꯥꯠꯍꯟꯗꯅꯕ ꯑꯩꯍꯥꯛꯅ ꯏꯁꯤꯡ ꯃꯔꯥꯡ ꯀꯥꯏꯅ ꯊꯛꯄꯤꯕ ꯃꯍꯤ ꯍꯣꯝꯕ ꯎꯍꯩ ꯆꯥꯕ ꯏꯅꯔꯖꯤ ꯃꯍꯤꯒꯨꯝꯕ ꯊꯛꯄꯤꯕ ꯏꯔꯣꯏꯗ꯭ꯔꯤꯉꯩ ꯃꯃꯥꯡꯗ ꯂꯧꯈꯠꯀꯗꯕ ꯆꯦꯛꯁꯤꯟ ꯑꯦꯟ ꯃꯔꯤ ꯂꯩꯅꯕ ꯆꯦꯛꯁꯤꯟ ꯊꯧꯔꯥꯡꯁꯤꯡ ꯑꯗꯨꯗꯤ ꯏꯁꯄꯥꯏꯁꯤ ꯑꯣꯏꯕ ꯆꯤꯟꯖꯥꯛ ꯐꯦꯠ ꯌꯥꯝꯅ ꯌꯥꯎꯕ ꯃꯁꯤ ꯆꯥꯕꯤꯗꯕ ꯃꯁꯤꯅ ꯑꯩꯈꯣꯏꯗ ꯍꯛꯆꯥꯡꯗ ꯁꯣꯛꯍꯜꯂꯛꯇꯨꯅ ꯗꯥꯏꯔꯤꯌꯥ ꯇꯧꯍꯜꯂꯛꯄ ꯑꯁꯤꯅꯤ ꯑꯁꯤ ꯏꯔꯣꯏꯗ꯭ꯔꯤꯀꯥꯟ ꯃꯃꯥꯡꯗ ꯑꯩꯈꯣꯏꯅ ꯁꯪꯒꯣꯝꯒꯨꯝꯕ ꯃꯅꯥ ꯃꯁꯤꯡ ꯃꯅꯥ ꯃꯁꯤꯡ ꯑꯦꯄꯜ ꯗ꯭ꯔꯥꯏ ꯐꯨꯗ ꯁꯤꯡ ꯑꯁꯤ ꯆꯥꯕꯤꯕ ꯃꯁꯤꯅ ꯑꯩꯈꯣꯏꯒꯤ ꯍꯛꯆꯥꯡꯒꯤ ꯏꯅꯔꯖꯤꯗ ꯀꯥꯅꯔꯛꯄ ꯑꯃꯁꯨꯡ ꯁ꯭ꯋꯤꯃꯤꯡ ꯇꯧꯕꯗ ꯌꯥꯝ ꯊꯤꯅ ꯅꯨꯡꯉꯥꯏꯍꯟꯕ ꯈꯣꯠꯄ ꯄꯣꯛꯍꯜꯂꯤ ꯌꯥꯔꯤꯕ ꯃꯈꯩꯗꯤ ꯏꯁꯄꯥꯏꯁꯤ ꯑꯣꯏꯕ ꯆꯤꯟꯖꯥꯛꯁꯤꯡ ꯑꯁꯤꯅ ꯍꯛꯆꯥꯡꯗ ꯏꯐꯦꯛꯇꯤꯞ ꯏꯐꯦꯛ ꯑꯣꯏꯕꯅꯤꯅ ꯃꯁꯤ ꯆꯥꯕꯤꯗꯕꯅ ꯐꯩ ꯍꯥꯏ